ꯈꯨꯡꯒꯪꯗ ꯄꯣꯛꯂꯨꯕ ꯈꯨꯡꯒꯪ ꯃꯆꯥ ꯑꯣꯏꯔꯨꯕꯅ ꯃꯤꯑꯣꯏꯕꯅꯤ ꯇꯝꯕ ꯉꯝꯕ ꯅꯠꯇꯦ ꯈꯠꯅ ꯆꯩꯅꯕ ꯅꯨꯡꯉꯥꯏꯅꯗꯕ ꯌꯨꯝꯊꯪꯅꯕ ꯌꯨꯝꯂꯣꯟ ꯀꯩꯔꯣꯟꯅꯕ ꯑꯣꯏꯒꯦꯔꯥ ꯑꯃꯒ ꯑꯦꯅꯤ ꯑꯇꯣꯞꯄ ꯐꯦꯃꯤꯂꯤꯒ ꯐꯥꯎꯕ ꯏꯟꯅ ꯈꯠꯅꯕ ꯆꯩꯅꯕ ꯍꯥꯏꯕꯁꯤ ꯊꯣꯛꯇꯕꯗꯤ ꯃꯤꯑꯣꯏ ꯃꯄꯣꯛꯇ ꯄꯣꯛꯂꯨꯕꯅꯤꯅ ꯊꯣꯛꯇꯕꯗꯤ ꯌꯥꯗꯕꯅꯤꯅ ꯀꯔꯤꯒꯨꯝꯕ ꯊꯣꯛꯂꯒꯁꯨ ꯑꯆꯨꯝꯕ ꯕꯤꯆꯥꯔ ꯐꯪꯅꯕꯒꯤꯗꯃꯛꯇ ꯎꯀꯤꯜꯗ ꯅꯠꯇ꯭ꯔꯒ ꯊꯅꯥꯗ ꯅꯠꯇ꯭ꯔꯒ ꯀꯣꯔꯠꯇ ꯍꯥꯏꯕꯗꯤ ꯋꯥꯌꯦꯜ ꯁꯪꯗ ꯋꯥꯌꯦꯜꯕꯤꯅꯕꯒꯤꯗꯃꯛꯇ ꯀꯦꯁ ꯑꯃ ꯊꯥꯡꯒꯠꯂꯕꯁꯨ ꯈꯨꯡꯒꯪꯗ ꯄꯣꯛꯂꯨꯕ ꯑꯩꯈꯣꯏꯗꯤ ꯂꯥꯏꯔꯕ ꯅꯣꯡꯃꯒꯤ ꯆꯔꯥ ꯇꯥꯜꯂꯒ ꯆꯥꯕ ꯃꯤꯅ ꯑꯌꯥꯝꯕ ꯑꯣꯏꯕꯅꯤꯅ ꯄꯩꯁꯥ ꯆꯪꯕ ꯃꯈꯣꯏꯗ ꯑꯩꯈꯣꯏꯅ ꯆꯨꯝꯍꯟꯅꯕꯒꯤꯗꯃꯛꯇ ꯄꯩꯁꯥ ꯄꯥꯏꯕꯁꯤꯡ ꯏꯅꯥ ꯈꯨꯟꯕꯁꯤꯡꯅ ꯄꯩꯁꯥ ꯄꯤꯁꯤꯜꯂꯒ ꯑꯆꯨꯝꯕꯕꯨ ꯑꯔꯥꯟꯕꯗ ꯑꯣꯟꯊꯣꯛꯄ ꯑꯔꯥꯟꯕꯕꯨ ꯑꯆꯨꯝꯕꯗ ꯑꯣꯟꯊꯣꯛꯄ ꯍꯥꯏꯕ ꯁꯤꯒꯨꯝꯕ ꯆꯠꯅꯕꯤ ꯑꯃ ꯂꯩꯈꯤꯕꯅ ꯂꯥꯏꯔꯕ ꯑꯩꯈꯣꯏꯗꯤ ꯂꯥꯏꯔꯕꯒꯤ ꯄꯨꯟꯁꯤꯗ ꯅꯣꯡꯃꯒꯤ ꯆꯔꯥ ꯇꯥꯜꯂꯒ ꯂꯩꯕ ꯈꯨꯡꯒꯪ ꯃꯆꯥ ꯑꯣꯏꯔꯨꯕꯅꯤꯅ ꯄꯩꯁꯥ ꯅꯨꯡꯁꯥꯗ ꯌꯥꯝꯅ ꯄ꯭ꯔꯣꯕ꯭ꯂꯦꯝ ꯑꯣꯏꯕꯅꯤꯅ ꯑꯆꯨꯝꯕ ꯑꯩꯈꯣꯏꯒꯤ ꯂꯥꯟꯖꯔꯨꯗꯕ ꯈꯨꯡꯒꯪ ꯃꯆꯥ ꯑꯩꯈꯣꯏꯒꯤꯗꯤ ꯏꯅꯥ ꯈꯨꯟꯕ ꯄꯩꯁꯥ ꯄꯥꯏꯕ ꯁꯪꯒ ꯄꯪꯒ ꯂꯩꯕ ꯎꯀꯤꯜ ꯊꯅꯥꯁꯤꯡ ꯃꯈꯣꯏ ꯈꯔꯗ ꯑꯗꯨꯝ ꯄꯩꯁꯥ ꯄꯤꯁꯤꯜꯂꯒ ꯆꯨꯝꯂꯕꯁꯨ ꯑꯗꯨꯝ ꯑꯔꯥꯟꯕ ꯇꯥꯔꯒ ꯑꯋꯥꯕ ꯀꯌꯥ ꯑꯁꯤꯒꯨꯝꯕꯁꯤ ꯑꯩꯈꯣꯏ ꯑꯗꯨꯝ ꯈꯨꯡꯒꯪꯗ ꯄꯣꯛꯂꯨꯕ ꯑꯩꯈꯣꯏ ꯂꯥꯏꯔꯕ ꯑꯩꯈꯣꯏꯒꯤ ꯑꯗꯨꯝ ꯁꯤꯒꯨꯝꯂꯕ ꯌꯥꯝꯅ ꯀꯔꯞꯁꯟꯅ ꯍꯥꯔꯕ ꯊꯧꯑꯣꯡ ꯑꯁꯤꯅ ꯑꯩꯈꯣꯏꯕꯨ ꯑꯋꯥꯕ ꯀꯌꯥ ꯄꯤꯗꯕ ꯅꯠꯇꯦ